ꯍꯜꯂꯣ ꯍꯜꯂꯣ ꯑꯥ ꯁꯣꯝꯁꯤꯕꯣ ꯂꯤꯒꯤ ꯄꯣꯠ ꯆꯩ ꯁꯥꯕꯤꯕ ꯃꯤꯗꯨꯔꯣ ꯑꯣ ꯀꯩ ꯀꯩ ꯑꯥꯏꯇꯦꯝꯁꯤꯡ ꯌꯥꯡꯀꯣꯛꯀꯨꯝꯕ ꯎꯝꯃꯣꯛꯀꯨꯝꯕ ꯑꯣ ꯂꯤꯒꯤ ꯄꯣꯂꯥꯡꯒꯁꯨ ꯐꯪꯅꯤꯀꯣ ꯑꯗꯨꯝ ꯎꯝ ꯃꯃꯜꯗꯤ ꯃꯣꯏꯁꯦ ꯃꯈꯣꯏꯁꯦ ꯀꯌꯥ ꯀꯌꯥꯃꯨꯛ ꯃꯃꯜ ꯈꯔ ꯈꯪꯖꯕ ꯌꯥꯒꯗ꯭ꯔꯣ

ꯑꯥ ꯑꯣ ꯂꯥꯛꯑꯒꯦ ꯑꯗꯨꯝ ꯐꯩꯅꯦ ꯑꯗꯨꯁꯨ ꯑꯗꯨꯗꯤ ꯃꯣꯔꯥꯗꯤ ꯃꯣꯔꯥꯁꯨ ꯐꯪꯅꯤꯀꯣ ꯑꯣ ꯌꯥꯝ ꯐꯔꯦꯅꯦ ꯑꯗꯨꯗꯤ ꯑꯩꯈꯣꯏꯅ ꯍꯦꯛ ꯑꯗꯨꯒꯨꯝꯕ ꯄꯣꯠ ꯆꯩꯗꯣ ꯂꯤꯒꯤ ꯑꯣꯏꯕ ꯄꯣꯠ ꯆꯩꯗꯨꯅ ꯍꯦꯟꯅ ꯁꯤꯖꯤꯟꯅꯅꯤꯡꯕ ꯑꯣ ꯌꯥꯅꯤ ꯑꯥ ꯑꯣ ꯂꯤꯒꯤ ꯆꯩꯁꯨꯗꯤ ꯂꯩꯔꯝꯃꯣꯏꯅꯦ ꯂꯤꯅꯥ ꯁꯥꯕ ꯑꯩꯈꯣꯏꯒꯤ ꯆꯩꯁꯨ ꯅꯠꯇꯦ ꯑꯩꯅ ꯍꯥꯏꯕꯗꯤ ꯑꯥ ꯂꯤꯒꯤ ꯆꯩꯁꯨ ꯒꯥꯗꯤ ꯐꯪꯕ꯭ꯔ ꯍꯪꯖꯕꯅꯤꯗ

ꯐꯩꯌꯦ ꯐꯩꯌꯦ ꯑꯗꯨꯗꯤ

ꯑꯥ ꯉꯥꯏꯈꯣ ꯈꯣ ꯊꯝꯕꯤꯈꯤꯅꯨ ꯉꯥꯏꯈꯣ